ꯇꯥꯕ꯭ꯔꯣ ꯅꯣꯏ ꯅꯣꯏꯒꯤ ꯃꯔꯣꯏ ꯃꯄꯥꯡ ꯅꯣꯏꯒꯤ ꯍꯤꯡꯒꯣꯜꯁꯤꯗꯤ ꯐꯖꯅ ꯁꯪꯉꯤꯍꯦ ꯀꯅꯥꯅ ꯊꯥꯔꯤꯅꯣ ꯀꯃꯥꯏꯅ ꯇꯧꯔꯤꯅꯣ ꯅꯣꯏꯁꯤꯕꯣ ꯌꯥꯝ ꯐꯖꯩꯌꯦ ꯆꯅꯝꯒꯥꯁꯤꯗꯤ ꯆꯍꯤ ꯑꯃꯗ ꯀꯌꯥꯝ ꯀꯌꯥꯝ ꯂꯣꯛꯑꯦ ꯑꯗꯨꯅꯦ ꯑꯩꯁꯨ ꯑꯝꯇꯪ ꯊꯥꯅꯤꯡꯉꯤꯅꯤꯅꯦ ꯃꯅꯥ ꯃꯁꯤꯡ ꯑꯇꯩ ꯅꯠꯇ꯭ꯔꯒꯁꯨ ꯅꯣꯡꯃꯒꯤ ꯆꯥꯗꯕ ꯌꯥꯗꯕ ꯃꯔꯣꯏ ꯃꯄꯥꯡꯁꯤꯗꯤ ꯇꯤꯂꯧ ꯆꯅꯝ ꯐꯗꯤꯒꯣꯝꯁꯤꯗꯤ ꯑꯩꯈꯣꯏꯅ ꯅꯨꯡꯇꯤꯒꯤ ꯑꯗꯨꯝ ꯁꯤꯖꯤꯟꯅꯔꯕ ꯄꯣꯠꯅꯤꯗꯅ ꯑꯗꯨ ꯑꯗꯨ ꯅꯪꯒꯤꯁꯤ ꯌꯥꯝ ꯐꯖꯅ ꯐꯔꯝꯕ ꯀꯩꯀꯩ ꯍꯥꯞꯄꯅꯣ ꯊꯥꯕ ꯃꯇꯝꯗꯅ ꯑꯗꯨ ꯈꯪꯅꯤꯡꯉꯤꯕ ꯑꯩꯅ

ꯑꯗꯨꯒ ꯃꯔꯣꯏ ꯃꯔꯨ ꯃꯔꯨ ꯃꯆꯥꯁꯦ ꯅꯪꯒꯤ ꯃꯔꯣꯏ ꯃꯔꯨ ꯃꯆꯥꯁꯤꯁꯨ ꯌꯥꯝ ꯐꯖꯅ ꯃꯔꯨ ꯀꯥꯕꯩ ꯋꯥꯅꯤꯗ ꯍꯥꯏꯗꯤ ꯃꯅꯥꯅ ꯑꯣꯏꯅ ꯉꯝꯗꯦꯕ ꯃꯔꯨꯅ ꯑꯣꯏꯅ ꯀꯥꯏꯌꯦꯕ ꯑꯗꯨ ꯃꯤꯒꯤꯗꯤ ꯃꯅꯥꯅ ꯉꯝꯗ꯭ꯔꯣ ꯅꯪꯒꯤꯁꯤꯗꯤ ꯌꯥꯝ ꯐꯖ ꯐꯖꯔꯝꯃꯦꯕ ꯑꯗꯒꯤ ꯆꯅꯝꯁꯤꯁꯨ ꯃꯔꯨꯗꯨ ꯆꯥꯎꯋꯤ ꯅꯪꯒꯤꯁꯦ ꯃꯥꯔꯨ ꯄꯤꯛꯇꯦ ꯑꯗꯨꯅꯤ ꯑꯩꯅ ꯀꯔꯤ ꯀꯔꯤ ꯍꯥꯞꯄꯅꯣ ꯈꯣꯠꯄꯅꯣ ꯍꯪꯉꯤꯁꯦ ꯍꯥꯔꯅꯨꯡ ꯀꯔꯤ ꯀꯔꯤ ꯍꯥꯏꯗꯤ ꯃꯔꯨ ꯁꯨꯃꯥꯏꯅ ꯃꯤꯒꯤꯗꯤ ꯍꯥꯔ ꯍꯥꯞꯇ꯭ꯔꯒꯗꯤ ꯃꯔꯨ ꯆꯥꯎꯗꯦꯒꯥꯏ ꯍꯥꯏ ꯌꯥꯝ ꯇꯧꯋꯦꯕ ꯅꯪꯒꯤ ꯌꯥꯝ ꯐꯖꯅ ꯐꯕꯗꯨꯗ ꯅꯪꯒꯤꯅ ꯀꯩꯅꯣ ꯑꯣꯏꯅ ꯍꯥꯞꯄ ꯅꯦꯆꯔꯦꯜ ꯑꯩꯈꯣꯏꯒꯤ ꯁꯣꯏꯜ ꯑꯣꯏꯅ ꯍꯥꯞꯄꯦꯕ ꯅꯪꯒꯤꯅ ꯎꯝ ꯑꯥꯔꯇꯤꯐꯤꯁꯤꯌꯦꯜ ꯅꯠꯇ꯭ꯔꯦꯕ ꯎꯝ ꯎꯝ ꯎꯝ ꯐꯗꯤꯒꯣꯝꯒꯁꯦ ꯈꯨꯐꯖꯦ ꯌꯥꯝ ꯁꯥꯊꯤꯅ ꯐꯕꯩ ꯋꯥꯅꯤꯗ ꯅꯪ ꯐꯗꯤꯒꯣꯝ ꯑꯗꯨꯅꯤ ꯎꯝ ꯍꯣꯏ ꯐꯥꯗꯤꯒꯣꯝꯕꯨꯗꯤ ꯈꯔ ꯄꯨ ꯌꯥꯏ ꯑꯋꯥ ꯐꯗꯤꯒꯣꯝꯗꯨꯕꯨꯗꯤ ꯕꯤꯄꯤ ꯂꯣ ꯑꯣꯏꯕꯅꯤꯅ ꯑꯩ ꯊꯣꯏꯅ ꯆꯥꯗꯕ ꯑꯗꯨꯗꯨꯅ ꯑꯗꯨꯅ ꯎꯝ ꯂꯥꯛꯄ ꯅꯠꯇꯦꯅꯦ ꯑꯩ ꯀꯩꯅꯣꯅꯦ ꯀꯥꯟꯊꯣꯛꯄꯒ ꯀꯩꯅꯣ ꯇꯧꯔꯃꯤꯅ ꯍꯣꯔꯦꯟ ꯑꯩꯅ ꯌꯨꯝ ꯍꯟꯈꯤꯀꯥꯟꯉꯩꯗꯣ ꯈꯔ ꯄꯨꯈ꯭ꯔꯒꯦ ꯎꯝ ꯐꯔꯦ ꯐꯔꯦ ꯌꯥꯝ ꯁꯥꯊꯤꯅ ꯐꯥꯕ ꯑꯩꯁꯨ ꯑꯃꯨꯛ ꯊꯥꯔꯨ ꯇꯥꯔꯦ ꯌꯨꯝꯗ ꯎꯝ ꯍꯣ ꯍꯣ ꯐꯔꯦ ꯐꯔꯦ ꯎꯝ